ꯍꯜꯂꯣ

ꯅꯣꯏ ꯀꯩꯅꯣꯒꯤ ꯁꯤꯔꯣꯏ ꯐꯦꯁꯇꯤꯚꯦꯜꯁꯤ ꯗꯦꯠ ꯀꯌꯥꯃꯨꯛꯇꯒꯤ ꯍꯧꯗꯧꯒꯦ ꯁꯤꯕꯣ

ꯑꯣ ꯑꯗꯨꯒ ꯀꯔꯤ ꯀꯔꯤ ꯆꯥꯅ ꯊꯛꯅꯕꯗꯤ ꯐꯪꯏ ꯀꯔꯤ ꯀꯔꯤ ꯐꯦꯁꯇꯤꯚꯦꯜꯒ ꯇꯧꯏ

ꯅꯨꯃꯤꯠ ꯅꯨꯃꯤꯠꯁꯤꯗꯤ ꯀꯌꯥꯅꯤꯃꯨꯛ ꯄꯥꯡꯊꯣꯛꯀꯅꯤ ꯃꯣꯏꯁꯤꯕꯣ ꯑꯣ ꯀꯔꯤ ꯀꯔꯤ ꯄ꯭ꯔꯣꯒ꯭ꯔꯥꯝ ꯂꯩꯖꯥꯠꯅꯣ ꯁꯤꯕꯣ

ꯑꯣ ꯂꯩꯕꯝ ꯈꯣꯠꯐꯝꯗꯤ ꯃꯣꯏ ꯑꯣꯔꯒꯅꯥꯏꯖꯔꯅ ꯁꯤꯟꯕ꯭ꯔꯥ ꯅꯇꯔꯒ ꯂꯅꯥꯏ ꯑꯣꯏꯅ ꯀꯩꯅꯣ ꯇꯧꯕ꯭ꯔꯥ ꯂꯩꯕꯝ

ꯑꯣ ꯑꯇꯣꯞꯄ ꯖꯥꯇꯤꯒꯤ ꯀꯜꯆꯔꯦꯜ ꯄ꯭ꯔꯣꯒ꯭ꯔꯥꯝꯒꯨꯝꯕ ꯀꯩꯒꯨꯝꯕꯗꯤ ꯑꯗꯨꯝ ꯌꯧꯕ꯭ꯔꯥ ꯖꯥꯇꯤ ꯖꯥꯇꯤ ꯃꯈꯜ ꯃꯈꯜꯒꯤ

ꯑꯣ ꯃꯣꯏꯁꯦ ꯑꯥꯎꯠꯁꯥꯏꯗꯔꯒ ꯌꯥꯝ ꯂꯥꯛꯄ꯭ꯔꯣ ꯃꯣꯏꯁꯦ ꯑꯈꯣꯏ ꯀꯩꯅꯣꯒꯤꯁꯦ ꯄ꯭ꯔꯣꯒ꯭ꯔꯥꯝꯒꯤꯁꯦ ꯑꯣ ꯐꯔꯦ ꯑꯗꯨꯗꯤ ꯍꯌꯦꯡ ꯂꯥꯛꯑꯝꯗꯥꯢ ꯂꯥꯛꯑꯝꯗꯥꯢꯗ ꯀꯟꯇꯦꯛ ꯇꯧꯔꯛꯀꯦ ꯍꯥꯏꯐꯦꯠ ꯑꯗꯨꯒ ꯊꯦꯡꯅꯔꯒ ꯍꯥꯏꯐꯦꯠ ꯁꯤꯟꯕꯤꯔꯝꯃꯣ ꯍꯣꯏ ꯍꯣꯏ ꯍꯣꯏ ꯐꯔꯦ ꯐꯔꯦ ꯊꯝꯃꯦ ꯊꯝꯃꯦ ꯑꯗꯨꯗꯤ